ꯑꯩꯅ ꯁꯥꯟꯅꯕ ꯃꯁꯥꯟꯅ ꯑꯗꯨꯗꯤ ꯐꯨꯠꯕꯣꯜꯅ ꯑꯌꯥꯝꯕ ꯁꯥꯟꯅꯩ ꯏꯃꯥꯟꯅꯕꯁꯤꯡ ꯑꯃꯗꯤ ꯑꯩꯒꯤ ꯀꯩꯔꯣꯜ ꯂꯩꯀꯥꯏꯒꯤ ꯏꯃꯥꯟꯅꯕꯁꯤꯡꯒ ꯗꯤꯁꯇ꯭ꯔꯤꯛ ꯏꯁꯄꯣꯔꯠ ꯑꯦꯁꯣꯁꯤꯌꯦꯁꯟ ꯒ꯭ꯔꯥꯎꯟꯗ ꯐꯨꯠꯕꯣꯜ ꯁꯥꯟꯅꯩ ꯗꯤꯁꯇ꯭ꯔꯤꯛ ꯏꯁꯄꯣꯔꯠ ꯑꯦꯁꯣꯁꯤꯌꯦꯁꯟ ꯑꯁꯤ ꯀꯥꯛꯆꯤꯡꯗ ꯂꯩ ꯃꯔꯨ ꯑꯣꯏꯅ ꯐꯨꯠꯕꯣꯜ ꯑꯃꯗꯤ ꯂꯝꯖꯦꯂ ꯁꯥꯟꯅꯕ ꯃꯐꯝ ꯑꯃꯅꯤ